ꯍꯂꯣ ꯑꯧ ꯃꯨꯛꯅꯥꯁꯦ ꯍꯟꯗꯛ ꯐꯦꯕ꯭ꯋꯥꯔꯤꯒꯤ ꯇꯥꯔꯤꯛ ꯇꯔꯥꯒꯅꯤꯊꯣꯏꯗꯒꯤ ꯍꯧꯅꯤ ꯍꯥꯏ ꯑꯗꯨ ꯇꯥꯔꯤꯛ ꯀꯌꯥꯗ ꯂꯥꯛꯀꯗꯧꯅꯣ ꯑꯗꯨ ꯌꯥꯔꯦ ꯌꯥꯔꯦ ꯌꯦꯡꯉꯁꯤꯅꯦ ꯄꯨꯟꯅ ꯌꯦꯡꯉꯁꯤꯅꯦ ꯃꯅꯤꯄꯨꯔ ꯌꯥꯏꯌꯦ ꯇꯥꯡ ꯇꯔꯥꯗ ꯂꯥꯛꯄꯤꯕ ꯌꯥꯏ ꯑꯗꯨꯒ ꯐꯖꯅ ꯌꯦꯡꯉꯁꯤ ꯃꯅꯤꯄꯨꯔ ꯃꯨꯛꯅꯥꯁꯤꯒꯤ ꯑꯇꯣꯞꯄ ꯏꯁꯇꯦꯠꯁꯤꯡꯗ ꯇꯧꯕ ꯃꯨꯛꯅꯥꯒ ꯃꯥꯅꯗꯕꯅꯤ ꯌꯦꯡꯁꯤ ꯃꯁꯤꯒꯤ ꯇꯣꯞ ꯇꯣꯞꯄ ꯃꯥꯒꯤ ꯁꯥꯟꯅꯕꯒꯤ ꯇꯦꯛꯇꯤꯁꯁꯤ ꯂꯩ ꯍꯥꯏꯕ ꯑꯩꯈꯣꯏꯒꯤ ꯍꯥꯟꯅ ꯈꯝꯕ ꯊꯣꯏꯕꯤꯒꯤ ꯃꯇꯝꯗꯒꯤ ꯍꯧꯗꯨꯅ ꯑꯗꯨꯒꯨꯝꯕ ꯅꯤꯡꯊꯧ ꯄꯥꯜꯂꯤꯉꯩꯒꯤ ꯑꯗꯨꯒꯨꯝꯕ ꯃꯨꯛꯅꯥꯒꯤ ꯏꯁꯇꯥꯏꯜꯅꯦ ꯑꯗꯨ ꯌꯥꯏ ꯃꯤꯁꯤꯗꯤ ꯑꯣꯄꯟꯗ ꯃꯁꯥ ꯃꯁꯥꯒꯤ ꯂꯥꯛꯄ ꯀꯥꯟꯗ ꯀꯝꯄꯤꯇꯤꯁꯟ ꯑꯣꯏꯅ ꯂꯥꯛꯀꯗꯣꯏꯅꯤ ꯍꯥꯏꯕꯗꯤ ꯃꯤ ꯆꯅꯤ ꯂꯥꯛꯄ ꯌꯥꯏ ꯆꯍꯨꯝ ꯂꯥꯛꯄ ꯌꯥꯏ ꯅꯣꯡꯃꯗ ꯉꯝꯕꯁꯤꯡ ꯑꯗꯨꯝ ꯁꯥꯟꯅꯍꯟꯕꯅꯤ ꯑꯗꯨ ꯑꯩꯒꯤꯗꯨꯒ

ꯑꯦ ꯌꯥꯅꯤ ꯍꯥꯏꯔꯒꯗꯤ ꯑꯗꯨꯝ ꯀꯟꯇꯦꯁ ꯇꯧꯕꯗ ꯃꯨꯛꯅꯥ ꯁꯥꯟꯅꯕ ꯃꯤꯅꯤ ꯍꯥꯏꯔꯒ ꯑꯗꯨꯝ ꯌꯥꯕꯨ ꯌꯥꯅꯤ ꯌꯥꯕꯨ ꯌꯥꯏꯌꯦꯕ ꯑꯇꯣꯞ ꯑꯇꯣꯞꯄ ꯏꯁꯇꯦꯠꯇꯩꯁꯨ ꯌꯥꯎꯋꯦꯕ ꯌꯦꯡꯕꯩ ꯇꯤꯀꯦꯠ ꯀꯛꯏ ꯂꯨꯄꯥ ꯌꯥꯡꯈꯩꯗꯒꯤꯅ ꯆꯥꯃ ꯁꯨꯃꯥꯏꯅ ꯑꯗꯨꯝ ꯀꯛꯏ ꯃꯤ ꯀꯌꯥ ꯂꯥꯛꯀꯗꯧꯔꯤꯅꯣ ꯑꯣ ꯂꯥꯛꯑꯒꯗꯤ ꯑꯗꯨꯝ ꯑꯩꯒ ꯄꯨꯜꯂꯁꯦ ꯍꯧꯖꯤꯛꯀꯤ ꯇꯥꯔꯤꯛ ꯇꯔꯥꯒ ꯅꯤꯊꯣꯏꯒꯤꯗꯣ ꯇꯥꯔꯤꯛ ꯇꯔꯥꯗ ꯂꯥꯛꯑꯣ ꯑꯗꯨꯒ ꯇꯔꯥꯃꯥꯊꯣꯏꯗꯨꯃ ꯂꯩꯃꯤꯟꯅꯔꯒ ꯇꯔꯥꯅꯤꯊꯣꯏꯗꯅ ꯌꯦꯡꯕ ꯍꯧꯕ ꯌꯥꯔꯦ ꯑꯩꯈꯣꯏꯅ ꯇꯤꯀꯦꯠꯁꯤ ꯗꯦꯂꯤ ꯌꯥꯏ ꯌꯥꯏ ꯆꯠꯃꯤꯟꯅꯁꯤ ꯐꯔꯦ ꯐꯔꯦ ꯍꯣꯏ ꯊꯝꯕꯤꯔꯣ